ꯑꯩꯈꯣꯏꯅ ꯃꯍꯩ ꯃꯔꯣꯡꯁꯤꯡ ꯑꯗꯣ ꯐꯖꯅ ꯍꯦꯛꯑꯅꯤ ꯑꯗꯨꯒ ꯌꯨꯝꯗ ꯊꯝꯃꯅꯤ ꯊꯝꯃꯒ ꯂꯣꯀꯦꯜ ꯁꯦꯂꯔꯁꯤꯡꯗ ꯑꯃꯨꯛ ꯂꯧꯕ ꯂꯥꯛꯍꯜꯂꯒ ꯌꯣꯜꯍꯜꯂꯤ ꯂꯩꯔꯤꯕ ꯁꯩꯊꯦꯜꯁꯤꯡ ꯑꯗꯨꯗꯤ ꯈ꯭ꯋꯥꯏꯔꯝꯕꯟ ꯕꯖꯥꯔ ꯕꯤꯁꯦꯝꯄꯨꯔ ꯕꯖꯥꯔ ꯅꯝꯕꯣꯜ ꯕꯖꯥꯔ ꯃꯣꯏꯔꯥꯡ ꯕꯖꯥꯔ ꯁꯤꯡꯖꯃꯩ ꯕꯖꯥꯔ ꯃꯥꯎ ꯀꯩꯊꯦꯜ ꯀ꯭ꯋꯥꯀꯩꯊꯦꯜ ꯕꯖꯥꯔ ꯇꯦꯔꯥ ꯕꯖꯥꯔ ꯊꯧꯕꯥꯜ ꯕꯖꯥꯔ ꯑꯇꯣꯞꯄ ꯔꯥꯏꯖꯁꯤꯡꯗ ꯌꯣꯟꯅꯕꯒꯤ ꯆꯠꯅ ꯀꯥꯡꯂꯣꯟꯁꯤꯡ ꯑꯗꯨꯗꯤ ꯑꯩꯈꯣꯏꯅ ꯑꯍꯥꯟꯕꯗ ꯇ꯭ꯔꯦꯠ ꯂꯥꯏꯁꯦꯟꯁꯤꯃ ꯄꯥꯏꯔꯅꯤ ꯏꯁꯥꯒꯤ ꯃꯤꯡꯗ ꯑꯗꯨꯒ ꯖꯤ ꯑꯦꯁ ꯇꯤ ꯔꯦꯖꯤꯁꯇꯔ ꯇꯧꯕꯤꯔꯅꯤ ꯑꯗꯨꯒ ꯏꯟꯁꯨꯔꯦꯟꯁ ꯌꯥꯎꯁꯤꯟꯒꯗꯕꯅꯤ ꯑꯗꯨꯒ ꯀꯟꯇ꯭ꯔꯦꯛ ꯑꯦꯟ ꯑꯦꯒ꯭ꯔꯤꯃꯦꯟꯗꯣ ꯐꯖꯅ ꯏꯅꯔꯒ ꯑꯗꯨꯒ ꯌꯣꯟꯒꯅꯤ